ꯃꯐꯝ ꯑꯁꯤꯗ ꯉꯁꯤ ꯏꯚꯟ ꯆꯥꯟꯗꯦꯜ ꯍꯥꯏꯕ ꯃꯐꯝꯁꯤꯗ ꯏꯁꯇꯦꯗꯤꯌꯝꯁꯤꯗ ꯁꯥꯟꯅꯒꯅꯤ ꯍꯥꯏꯔꯗꯤ ꯑꯩꯈꯣꯏꯅ ꯀꯥꯎꯔꯣꯏꯗꯕ ꯃꯤꯁꯤꯡꯁꯦ ꯗꯤ ꯁꯤ ꯂꯩꯔꯦ ꯑꯗꯨꯒ ꯑꯦꯁ ꯗꯤ ꯑꯣꯒꯨꯝꯕ ꯑꯗꯨꯒ ꯄꯨꯂꯤꯁ ꯑꯣꯐꯤꯁꯥꯔꯒꯨꯝꯕ ꯌꯦꯡꯕꯁꯤꯗ ꯃꯈꯣꯏꯕꯨ ꯒꯦꯁ ꯑꯣꯐ ꯑꯣꯅꯔ ꯑꯣꯏꯅ ꯀꯧꯔꯒ ꯂꯥꯛꯂꯒ ꯃꯣꯏꯅ ꯏꯁꯄꯤꯆ ꯑꯣꯏꯔꯣ ꯃꯈꯣꯏꯅ ꯌꯨꯠꯁꯤꯡꯕꯨ ꯀꯔꯝ ꯍꯥꯏꯅ ꯃꯣꯇꯤꯚꯦꯠ ꯑꯣꯏꯔꯣ ꯁꯥꯟꯅꯕꯁꯤꯗ ꯃꯈꯣꯏꯅ ꯑꯍꯥꯟꯕꯗ ꯑꯗꯨꯃꯥꯏꯅ ꯑꯩꯈꯣꯏꯕꯨ ꯏꯁꯄꯤꯆ ꯄꯤꯔꯒ ꯏꯚꯦꯟꯁꯤ ꯁꯥꯟꯅꯕꯁꯤ ꯑꯗꯨꯝ ꯍꯧꯒꯠꯄꯅꯤ ꯍꯧꯕ ꯃꯇꯝꯁꯤꯗ ꯁꯥꯟꯅꯒꯗꯧꯕ ꯃꯤꯁꯤꯡꯁꯤꯅ ꯁꯥꯟꯅꯕ ꯃꯇꯝꯗ ꯃꯤ ꯌꯦꯡꯒꯗꯧꯕꯁꯤꯡ ꯂꯥꯛꯀꯗꯧꯕꯁꯤꯡꯁꯤ ꯃꯤ ꯏꯁꯇꯦꯗꯤꯌꯝꯒꯤ ꯀꯦꯄꯥꯁꯤꯇꯤꯒꯤ ꯃꯇꯨꯡ ꯏꯟꯅ ꯐꯣꯔ ꯑꯦꯛꯖꯥꯝꯄꯜ ꯇꯨ ꯊꯥꯎꯖꯟ ꯑꯣꯏꯕ ꯌꯥꯏ ꯊ꯭ꯔꯤ ꯊꯥꯎꯖꯟ ꯑꯣꯏꯔꯣ ꯌꯥꯏ ꯃꯐꯝ ꯃꯇꯨꯡꯒꯤ ꯒ꯭ꯔꯥꯎꯟꯒꯤ ꯄ꯭ꯂꯦꯒ꯭ꯔꯥꯎꯟꯒꯤ ꯃꯇꯨꯡ ꯏꯟꯅ ꯏꯁꯇꯦꯗꯤꯌꯝꯒꯤ ꯃꯇꯨꯡꯏꯟꯅ ꯃꯤꯁꯦ ꯑꯗꯨꯝ ꯏꯚꯦꯟꯁꯦ ꯌꯦꯡꯕ ꯂꯥꯛꯀꯅꯤ ꯑꯗꯨꯗ ꯃꯤ ꯏꯁꯇꯦꯗꯤꯌꯝ ꯆꯥꯎꯔꯗꯤ ꯃꯤ ꯂꯤꯁꯤꯡ ꯇꯔꯥ ꯀꯨꯟ ꯑꯣꯏꯔꯣ ꯇ꯭ꯋꯦꯟꯇꯤ ꯊꯥꯔꯇꯤ ꯊꯥꯎꯖꯟ ꯑꯗꯨꯝ ꯂꯥꯛꯄꯁꯨ ꯂꯩꯕꯅꯦ ꯏꯁꯇꯦꯗꯤꯌꯝ ꯑꯆꯧ ꯑꯆꯧꯕꯗꯗꯤ ꯑꯗꯨꯕꯨ ꯑꯩꯈꯣꯏꯒꯤ ꯂꯣꯀꯦꯜꯒꯤ ꯑꯣꯏꯔꯗꯤ ꯑꯦꯔꯤꯅꯥ ꯃꯆꯥ ꯑꯣꯏꯔꯗꯤ ꯁꯥꯟꯅꯐꯝꯁꯤ ꯄꯤꯛꯂꯗꯤ ꯃꯤꯁꯤ ꯄꯥꯔꯇꯤꯁꯤꯄꯦꯠ ꯑꯣꯏꯕꯁꯤ ꯌꯥꯝꯅꯗꯤ ꯂꯥꯛꯇꯤ ꯂꯥꯛꯇꯕꯅꯦ ꯋꯥꯟ ꯊꯥꯎꯖꯟ ꯐꯥꯏꯚ ꯍꯟꯗ꯭ꯔꯦꯠꯀꯨꯝꯕ ꯇꯨ ꯊꯥꯎꯖꯟꯒꯨꯝꯕ ꯅꯠꯇ꯭ꯔꯒ ꯋꯥꯟ ꯊꯥꯎꯖꯟ ꯊ꯭ꯔꯤ ꯍꯟꯗ꯭ꯔꯦꯠ ꯇꯨ ꯍꯟꯗ꯭ꯔꯦꯠ ꯁꯤ ꯃꯤꯅꯤꯃꯝꯁꯤ ꯃꯦꯛꯁꯤꯃꯝꯁꯤ ꯁꯤꯒꯨꯝꯕ ꯈꯛꯇꯗꯤ ꯑꯗꯨꯝ ꯂꯥꯛꯇꯤ ꯂꯥꯛꯄꯅꯦ ꯁꯥꯟꯅꯕ ꯍꯥꯏꯕ ꯃꯐꯝꯁꯤ ꯑꯗꯨꯒꯤ ꯑꯩꯈꯣꯏꯒꯤ ꯅꯦꯁꯅꯦꯜꯒꯤ ꯍꯥꯏꯔꯦ ꯍꯥꯏꯔꯗꯤ ꯅꯦꯁꯅꯦꯜꯒꯤꯗꯤ ꯈꯔ ꯆꯥꯎꯕꯅꯦ ꯅꯦꯁꯅꯦꯜ ꯏꯚꯦꯟ ꯑꯣꯏꯔꯗꯤ ꯂꯤꯁꯤꯡ ꯃꯔꯤ ꯃꯉꯥ ꯂꯤꯁꯤꯡ ꯇꯔꯨꯛ ꯇꯔꯦꯠ ꯑꯗꯨꯗ ꯒꯦꯁ ꯑꯣꯐ ꯑꯣꯅꯔ ꯑꯣꯏꯒꯗꯧꯕꯁꯤꯡꯅ ꯃꯣꯏꯒꯤ ꯑꯦꯝ ꯑꯦꯜ ꯑꯦ ꯑꯣꯏꯔꯣ ꯅꯠꯇ꯭ꯔꯒ ꯑꯥꯏ ꯄꯤ ꯑꯦꯁ ꯑꯥꯏ ꯑꯦ ꯑꯦꯁ ꯃꯣꯏꯅ ꯀꯧꯔꯛꯂꯒ ꯃꯣꯏꯅ ꯒꯦꯁ ꯑꯣꯐ ꯑꯣꯅꯔ ꯇꯧꯕꯤꯕꯅꯦ ꯅꯦꯁꯅꯦꯜ ꯃꯣꯏꯒꯤ ꯀꯦꯄꯥꯁꯤꯇꯤꯗꯤ ꯈꯔ ꯌꯥꯝ ꯆꯥꯎꯕꯅꯤ ꯄꯥꯔꯇꯤꯁꯤꯄꯦꯠ ꯑꯣꯏꯔꯣ ꯃꯤꯁꯤ ꯌꯥꯝꯕꯅꯦ ꯃꯈꯣꯏꯒꯤꯗꯗꯤ ꯃꯤꯁꯦ ꯑꯦꯄ꯭ꯔꯣꯛꯁ ꯃꯣꯏꯒꯤ ꯌꯦꯡꯒꯗꯧꯕ ꯃꯤꯁꯤ ꯏꯚꯦꯟ ꯆꯠꯀꯗꯧꯕꯁꯤ ꯂꯤꯁꯤꯡ ꯃꯔꯤ ꯃꯉꯥ ꯑꯣꯏꯔꯣ ꯂꯤꯁꯤꯡ ꯇꯔꯥ ꯑꯣꯏꯔꯣ ꯅꯦꯁꯅꯦꯜꯒꯤꯗꯤ ꯈꯔ ꯆꯥꯎꯕꯅꯤꯅ ꯃꯈꯣꯏꯒꯤ ꯏꯁꯇꯦꯗꯤꯌꯝꯁꯦ ꯆꯥꯎꯕꯅꯤꯅ ꯃꯤꯁꯤ ꯌꯦꯡꯒꯗꯧꯕꯁꯤ ꯑꯗꯨꯃꯨꯛ ꯂꯥꯛꯑꯦ ꯑꯗꯨ ꯑꯩꯈꯣꯏ ꯂꯣꯀꯦꯜꯒꯤꯗꯤ ꯃꯆꯥ ꯑꯣꯏꯕꯅꯤꯅ ꯂꯤꯁꯤꯡ ꯑꯃ ꯂꯤꯁꯤꯡ ꯑꯃꯒ ꯆꯥꯝꯃꯉꯥ ꯍꯥꯏꯕꯁꯦ ꯌꯥꯝ ꯌꯥꯝꯕꯗ ꯌꯥꯝꯈ꯭ꯔꯕꯅꯦ ꯑꯗꯨ ꯑꯩꯈꯣꯏ ꯂꯣꯀꯦꯜ ꯑꯦꯔꯤꯌꯥꯗ ꯆꯥꯟꯗꯦꯜꯒꯨꯝꯕ ꯑꯣꯏꯔꯣ ꯆꯥꯟꯗꯦꯜꯗꯗꯤ ꯌꯥꯝ ꯄꯤꯛꯄꯅꯦ ꯌꯦꯡꯕ ꯂꯥꯛꯄꯁꯤ ꯃꯤ ꯆꯅꯤ ꯆꯍꯨꯝ ꯆꯥꯝꯃꯔꯤꯈꯛꯇ ꯑꯗꯨꯒꯤ ꯆꯥꯡꯗ ꯂꯥꯛꯄꯅꯦ